ꯑꯩꯅ ꯈꯨꯠꯅ ꯁꯥꯕ ꯑꯃꯗꯤ ꯄꯤꯈꯤꯕ ꯀꯅꯥꯒꯨꯝꯕ ꯑꯃ ꯐꯥꯎꯕꯗ ꯂꯩꯇꯦ ꯑꯗꯣ ꯕꯖꯥꯔꯗ ꯀꯩꯗ ꯐꯪꯉꯤꯕ ꯈꯨꯠꯅ ꯁꯥꯕ ꯄꯣꯠꯁꯤꯡ ꯍꯥꯏꯗꯤ ꯌꯦꯡꯕꯗ ꯐꯖꯕ ꯃꯌꯥꯝ ꯑꯃ ꯂꯩꯔꯤꯁꯤꯡꯁꯤ ꯑꯩ ꯏꯁꯥꯗꯤ ꯑꯗꯨꯝ ꯄꯥꯝꯖꯩ